ꯃꯥꯅꯦ ꯃꯥꯅꯦ ꯑꯣ ꯂꯨꯍꯣꯡ ꯈꯣꯡꯗꯣꯡꯕꯒꯤ ꯑꯣꯏꯔꯒꯗꯤ ꯂꯣꯏꯅ ꯐꯪꯒꯅꯤ ꯑꯗꯨ ꯁꯣꯝꯅ ꯄꯥꯝꯕ ꯐꯤ ꯃꯈꯟ ꯈꯨꯗꯤꯡꯃꯛ ꯐꯪꯒꯅꯤ ꯑꯗꯨ ꯃꯃꯟꯗꯤ ꯈꯔ ꯍꯟꯗꯛ ꯇꯥꯡꯉꯅꯤ ꯍꯣꯝ ꯗꯦꯂꯤꯚꯔꯤꯁꯤ ꯂꯩꯔꯝꯃꯦ ꯑꯗꯣ ꯍꯧꯖꯤꯛ ꯂꯥꯟꯁꯤꯅ ꯃꯔꯝ ꯑꯣꯏꯔꯒ ꯃꯤꯁꯤꯡꯗꯨ ꯃꯌꯨꯝꯗ ꯃꯌꯨꯝ ꯃꯌꯨꯝ ꯆꯠꯅꯈ꯭ꯔꯦ ꯑꯗꯨꯅ ꯍꯣꯝ ꯗꯦꯂꯤꯚꯔꯤꯁꯤ ꯃꯇꯝ ꯈꯔ ꯂꯦꯞꯈ꯭ꯔꯦ ꯍꯧꯖꯤꯛꯀꯤ ꯑꯣꯏꯅꯗꯤ ꯌꯥꯈꯤꯔꯣꯏ ꯑꯣ ꯗꯦꯂꯤꯚꯔꯤ ꯇꯧꯅꯕ ꯑꯉꯥꯡꯤꯡꯗꯣ ꯃꯌꯨꯝꯗ ꯆꯠꯈꯤꯅꯦ ꯏꯔꯥꯡꯁꯤꯅ ꯃꯔꯝ ꯑꯣꯏꯔꯒ ꯅꯍꯥꯟ ꯀꯩꯗꯧꯅꯕꯩ ꯑꯗꯨꯒꯤꯗꯨ ꯃꯣꯏ ꯍꯌꯦꯡꯐꯥꯎꯗ ꯂꯥꯛꯄꯗꯤ ꯌꯥꯏ ꯑꯗꯨ ꯃꯣꯏ ꯂꯥꯛꯑꯒꯕꯨꯗꯤ ꯁꯣꯝ ꯏꯇꯥꯎꯒꯤ ꯄꯣꯠ ꯑꯄꯥꯝꯕ ꯈꯨꯗꯤꯡꯃꯛꯇꯨ ꯑꯗꯨꯝ ꯍꯥꯏꯕꯤꯔꯛꯑꯣ ꯑꯗꯨꯝ ꯗꯦꯂꯤꯚꯔꯤ ꯇꯧꯍꯟꯒꯦ ꯗꯦꯂꯤꯚꯔꯤ ꯆꯥꯔꯆꯇꯤ ꯈꯔ ꯆꯥꯎꯔꯅꯤ ꯍꯣꯏ ꯍꯣꯏ ꯑꯗꯨ ꯑꯁꯤ ꯅꯝꯕꯔꯁꯤꯗ ꯑꯗꯨꯝ ꯀꯟꯇꯦꯛ ꯇꯧꯕꯤꯔꯛꯀꯗꯧꯔꯤꯕ꯭ꯔꯥ ꯍꯣꯏ ꯍꯣꯏ ꯑꯣ ꯊꯝꯃꯦ ꯊꯝꯃꯦ